ꯍꯜꯂꯣ ꯎꯝ ꯑꯩ ꯁꯨꯃꯥꯏꯅ ꯃꯅꯤꯄꯨꯔꯗ ꯍꯞꯇꯥ ꯑꯃꯒꯤ ꯂꯩꯒꯗꯕ ꯑꯗꯨꯗꯨꯒꯤ ꯏꯁꯩꯒꯨꯝꯕ ꯂꯤꯂꯥꯒꯨꯝꯕ ꯇꯧꯔꯒꯗꯤ ꯍꯥꯏꯕꯤꯔꯛꯑꯣ ꯃꯤꯁꯦ ꯑꯩꯒ ꯊꯥꯔꯒ ꯑꯍꯨꯝ ꯂꯥꯛꯀꯗꯕꯅꯦ ꯇꯥꯡꯁꯦ ꯇꯥꯡ ꯇꯥꯔꯥ ꯃꯥꯊꯣꯏꯒꯤ ꯑꯗꯥꯏꯗꯨꯗ ꯑꯩ ꯂꯥꯛꯀꯗꯕꯅꯦ ꯄꯨꯡ ꯑꯅꯤ ꯑꯗꯥꯏꯗ ꯑꯗꯨꯗ ꯍꯔꯥꯎ ꯀꯨꯝꯍꯩ ꯏꯁꯩ ꯀꯟꯁ꯭ꯔꯠ ꯀꯨꯝꯕ ꯇꯧꯕ ꯂꯩꯕꯝ ꯈꯣꯠꯐꯝ ꯍꯥꯏꯕꯤꯔꯛꯑꯣ ꯎꯝ ꯏꯁꯩ ꯑꯥ ꯏꯁꯩ ꯌꯦꯡꯉꯁꯨ ꯌꯥꯏ ꯀꯟꯁ꯭ꯔꯠ ꯀꯨꯝꯕ ꯂꯩꯔꯗꯤ ꯑꯗꯨꯝ ꯌꯦꯡꯒꯦ ꯎꯠꯀꯦ ꯑꯗꯨꯗꯤ ꯑꯩꯈꯣꯏ ꯃꯌꯥꯝ ꯄꯨꯜꯂꯒ ꯍꯔꯥꯎꯅ ꯂꯩꯕ ꯄꯥꯝꯃꯤ ꯑꯗꯨ ꯃꯇꯝꯁꯦ ꯑꯗꯨꯝ ꯄꯨꯡ ꯑꯅꯤꯗ ꯂꯥꯛꯄ ꯃꯇꯝꯗ ꯏꯁꯣꯏ ꯁꯣꯏꯗꯅ ꯑꯗꯨꯝ ꯂꯥꯛꯄ ꯑꯗꯨꯝ ꯌꯥꯒꯗꯕ ꯅꯠꯇ꯭ꯔꯥ ꯑꯩꯈꯣꯏ ꯑꯍꯨꯝ ꯅꯣꯡꯃ ꯄꯣꯊꯥꯔꯒꯦ ꯑꯗꯨꯗꯒꯤ ꯅꯣꯡꯉꯥꯜꯂ ꯀꯥꯟꯗ ꯌꯦꯡꯉꯒꯦ ꯍꯣꯏ ꯍꯣꯏ ꯑꯗꯨꯗꯤ ꯑꯥ ꯍꯥꯟꯅ ꯑꯦꯗꯕꯥꯟꯁ ꯇꯧꯔꯒꯦ ꯑꯗꯨꯗꯨꯒ ꯑꯗꯨꯝ ꯂꯥꯛꯑꯒꯦ ꯑꯇꯩ ꯑꯇꯩ ꯃꯐꯝ ꯀꯣꯏꯕ ꯌꯥꯕ ꯀꯔꯤ ꯀꯔꯥ ꯑꯗꯨꯝ ꯑꯗꯨ ꯌꯦꯡꯉꯕ ꯃꯇꯨꯡꯗ ꯑꯗꯨꯝ ꯂꯩꯒꯗ꯭ꯔꯥ ꯖꯥꯒꯥ ꯌꯦꯡꯅꯤꯡꯕ ꯂꯥꯛꯏꯉꯩ ꯃꯇꯝꯗ ꯂꯣꯏꯅ ꯐꯖ ꯐꯖꯕ ꯃꯅꯤꯄꯨꯔꯒꯤ ꯖꯒꯥ ꯑꯌꯥꯝꯕ ꯑꯗꯨꯝ ꯌꯦꯡꯅꯤꯡꯏ ꯑꯗꯨꯅ ꯄꯨꯕꯤꯎ ꯈꯔ ꯑꯗꯨꯗꯤ ꯊꯝꯃꯒꯦ